ꯉꯜꯂꯤꯉꯩꯒꯤ ꯃꯇꯝꯗ ꯑꯩꯒꯤ ꯄꯥꯟꯗꯝ ꯑꯁꯤ ꯌꯥꯝꯅ ꯌꯥꯝꯃꯝꯃꯤ ꯑꯃꯁꯨꯡ ꯁ꯭ꯀꯨꯜ ꯇꯝꯃꯛꯄ ꯃꯇꯝꯗꯁꯨ ꯑꯩꯒꯤ ꯑꯄꯥꯝꯕ ꯄꯥꯟꯗꯝꯁꯤ ꯌꯥꯝꯅ ꯌꯥꯝꯃꯤ ꯑꯗꯨꯕꯨ ꯂꯥꯏꯔꯤꯛ ꯇꯝꯕ ꯂꯣꯏꯔꯛꯑꯕ ꯀꯥꯟꯗꯗꯤ ꯑꯩꯅ ꯄ꯭ꯔꯣꯐꯦꯁꯅꯦꯜ ꯂꯥꯏꯟꯗ ꯑꯩꯒꯤ ꯍꯤꯡꯅꯅꯕꯒꯤꯗꯃꯛꯇ ꯑꯣꯖꯥꯒꯤ ꯁꯤꯟꯐꯝ ꯑꯁꯤ ꯑꯩꯅ ꯈꯟꯖꯈꯤ ꯑꯃꯁꯨꯡ ꯑꯣꯖꯥꯒꯤ ꯁꯤꯟꯐꯝ ꯑꯁꯤꯗꯒꯤ ꯑꯩꯒꯤꯁꯨ ꯁꯃꯥꯖ ꯑꯁꯤꯗ ꯀꯔꯤꯒꯨꯝꯕ ꯈꯔꯗꯪ ꯀꯟꯇ꯭ꯔꯤꯕꯨꯁꯟ ꯇꯧꯒꯅꯤ ꯑꯃꯁꯨꯡ ꯑꯩꯒꯤ ꯍꯤꯡꯅꯅꯕ ꯂꯝꯕꯤꯁꯨ ꯑꯣꯏꯒꯅꯤ ꯍꯥꯏꯗꯨꯅ ꯑꯩꯅ ꯑꯣꯖꯥꯒꯤ ꯁꯤꯟꯐꯝ ꯑꯁꯤ ꯈꯜꯂꯛꯈꯤꯕꯅꯤ